ꯚꯥꯔꯠ ꯑꯩꯈꯣꯏꯒꯤ ꯂꯝꯗꯝꯗ ꯄ꯭ꯔꯥꯏꯚꯦꯠ ꯁ꯭ꯀꯨꯜꯅ ꯐꯤ ꯀꯥꯍꯦꯟꯅ ꯂꯧꯕꯒꯤ ꯆꯠꯅꯕ ꯑꯃ ꯂꯩ ꯍꯥꯏꯅ ꯂꯧꯏ ꯑꯗꯨꯒ ꯃꯁꯤꯅ ꯃꯍꯩ ꯃꯁꯤꯡ ꯇꯝꯕꯗ ꯂꯥꯏꯔ ꯏꯅꯥꯈꯨꯟꯕꯒꯤ ꯈꯦꯠꯅꯕꯁꯨ ꯊꯝꯂꯛꯏ ꯑꯗꯨꯅ ꯑꯁꯤꯒꯤ ꯐꯅꯅꯕ ꯍꯥꯏꯁꯤ ꯍꯥꯏꯔꯗꯤ ꯄ꯭ꯔꯥꯏꯚꯦꯠ ꯁ꯭ꯀꯨꯜꯁꯤꯡꯁꯨ ꯐꯤ ꯇꯥꯍꯟꯕ ꯌꯥꯏ ꯅꯠꯇ꯭ꯔꯒ ꯑꯩꯈꯣꯏꯅ ꯁꯔꯀꯥꯔꯒꯤ ꯁ꯭ꯀꯨꯜ ꯆꯥꯎꯈꯠꯅꯅꯕ ꯁꯔꯀꯥꯔꯒꯤ ꯁ꯭ꯀꯨꯜꯁꯨ ꯇꯝꯕ ꯌꯥꯏ ꯁꯔꯀꯥꯔꯒꯤ ꯁꯔꯀꯥꯔꯒꯤ ꯁ꯭ꯀꯨꯜꯗꯁꯨ ꯇꯝꯕ ꯌꯥꯏ ꯑꯗꯨꯅ ꯄ꯭ꯔꯥꯏꯚꯦꯠꯀꯤ ꯁ꯭ꯀꯨꯜꯅ ꯐꯤ ꯍꯦꯟꯅ ꯍꯦꯟꯅ ꯂꯧꯕꯗ ꯑꯩꯈꯣꯏ ꯂꯥꯏꯔꯕ ꯑꯩꯈꯣꯏꯗꯤ ꯋꯥꯏ ꯏꯅꯥꯈꯨꯟꯕ ꯃꯈꯣꯏꯁꯨ ꯃꯣꯏꯁꯨ ꯃꯣꯏꯗꯤ ꯋꯥꯔꯁꯨ ꯄꯥꯛ ꯋꯥꯁꯨ ꯋꯥꯔꯝꯃꯣꯏ ꯃꯣꯏꯗꯤ ꯃꯃꯥ ꯃꯄꯥ ꯊꯕꯛ ꯇꯧꯕ ꯃꯤꯅꯤꯅ ꯑꯗꯨꯝ ꯅꯨꯡꯉꯥꯏꯅ ꯄꯤꯕ ꯉꯝꯒꯅꯤ ꯑꯩꯈꯣꯏ ꯂꯥꯏꯔꯕꯁꯤꯡꯒꯤꯗꯤ ꯌꯥꯝ ꯄꯩꯁꯥ ꯌꯥꯝ ꯍꯦꯟꯅ ꯂꯧꯕꯒꯨꯝ ꯈꯜꯂꯦ ꯂꯥꯏꯔꯤꯛꯁꯨ ꯂꯩꯈꯤꯒꯅꯤ ꯗ꯭ꯔꯦꯁꯁꯨ ꯂꯩꯈꯤꯒꯅꯤ ꯕꯦꯛꯁꯨ ꯂꯩꯈꯤꯒꯅꯤ ꯅꯣꯠꯕꯨꯛ ꯂꯩꯒꯅꯤ ꯄꯦꯟ ꯂꯩꯒꯅꯤ ꯑꯗꯨꯒꯨꯝꯕ ꯈꯟꯕꯗꯁꯨ ꯌꯥꯝ ꯂꯥꯏꯔꯕ ꯑꯩꯈꯣꯏꯒꯤꯗꯤ ꯌꯥꯝ ꯋꯥꯅꯉꯥꯏ ꯑꯣꯏꯌꯦ ꯑꯗꯨꯒ ꯁ꯭ꯀꯨꯜ ꯆꯠꯅꯉꯥꯏꯒꯤꯁꯨ ꯕꯔꯥꯒꯨꯝꯕ ꯃꯨꯛ ꯂꯩꯒꯅꯤ ꯈꯣꯡꯅ ꯆꯠꯄꯁꯨ ꯌꯥꯎꯒꯅꯤ ꯈꯣꯡꯅ ꯆꯠꯂꯁꯨ ꯑꯃꯨꯛꯀ ꯋꯥꯔꯛꯀꯅꯤ ꯑꯗꯨꯅ ꯁꯤꯗꯒꯤ ꯐꯅꯅꯕ ꯍꯥꯏꯔꯗꯤ ꯁꯔꯀꯥꯔꯒꯤ ꯁ꯭ꯀꯨꯜꯗ ꯇꯝꯕꯅ ꯍꯦꯟꯅ ꯐꯕꯒꯨꯝ ꯈꯜꯂꯤ ꯅꯠꯇ꯭ꯔꯒꯅ ꯄ꯭ꯔꯥꯏꯚꯦꯠꯀꯤ ꯁ꯭ꯀꯨꯜꯁꯨ ꯐꯤ ꯇꯥꯍꯟꯅꯅꯕ ꯄ꯭ꯔꯥꯏꯚꯦꯠꯀꯤ ꯁ꯭ꯀꯨꯜꯁꯤꯡꯗ ꯈꯔ ꯍꯥꯏꯖꯔꯤ ꯑꯗꯨꯒꯤ ꯄ꯭ꯔꯥꯏꯚꯦꯠ ꯁ꯭ꯀꯨꯜꯁꯨ ꯈꯔ ꯒ꯭ꯌꯥꯟ ꯇꯥꯅꯅꯕ ꯍꯥꯏꯖꯔꯤ ꯑꯗꯨꯅ ꯈꯔ ꯐꯤ ꯈꯔ ꯈꯔ ꯇꯥꯍꯟꯕꯤꯁꯤ ꯂꯥꯏꯔꯕ ꯑꯩꯈꯣꯏꯒꯤ ꯈꯔ ꯈꯜꯂꯒ ꯄ꯭ꯔꯥꯏꯚꯦꯠ ꯁ꯭ꯀꯨꯜꯁꯨ ꯐꯤ ꯇꯥꯔꯒꯗꯤ ꯁꯥꯇ꯭ꯔꯁꯨ ꯌꯥꯝꯃꯛꯀꯅꯤ ꯑꯗꯨꯝ ꯆꯞ ꯃꯥꯟꯅꯔꯛꯀꯅꯤ ꯁꯥꯇ꯭ꯔ ꯌꯥꯝꯃꯗꯤ ꯐꯤꯁꯨ ꯌꯥꯝ ꯂꯥꯛꯀꯅꯤ ꯃꯣꯏꯅ ꯈꯔ ꯈꯛ ꯂꯧꯔꯁꯨ ꯑꯗꯨꯝ ꯐꯤꯗꯣ ꯁꯥꯇ꯭ꯔ ꯌꯥꯝꯃꯗꯤ ꯑꯗꯨꯝ ꯌꯥꯝꯅ ꯂꯥꯛꯀꯅꯤ ꯑꯗꯨꯅ ꯐꯤ ꯇꯥꯍꯟꯅꯅꯕ ꯌꯥꯝ ꯀꯟꯅ ꯍꯥꯏꯖꯔꯤ